ꯍꯣꯏ ꯑꯩꯅ ꯅꯣꯡꯃꯒꯤ ꯇꯧꯕ ꯊꯕꯛ ꯏꯪꯈꯥꯡ ꯃꯃꯥ ꯑꯃ ꯑꯣꯏꯅ ꯂꯧꯔꯤꯕ ꯊꯧꯗꯥꯡꯗꯣ ꯁꯨꯝ ꯂꯤꯖꯒꯦꯀꯣ ꯑꯍꯥꯟꯕ ꯃꯛꯇꯗ ꯑꯩꯅ ꯑꯌꯨꯛ ꯉꯟꯅ ꯍꯧꯒꯠꯂꯤ ꯑꯌꯨꯛ ꯉꯟꯅ ꯍꯥꯏꯁꯦ ꯄꯨꯡ ꯃꯔꯤ ꯃꯈꯥꯏꯗꯒꯤꯅ ꯃꯉꯥ ꯁ꯭ꯋꯥꯏꯐꯥꯎꯒꯤ ꯃꯅꯨꯡꯗ ꯑꯩꯁꯤ ꯅꯨꯡꯇꯤꯒꯤ ꯑꯣꯏꯅ ꯍꯧꯒꯠꯂꯤ ꯑꯗꯨꯒ ꯍꯦꯛ ꯍꯧꯒꯠꯂꯛꯄꯒ ꯑꯩ ꯉꯥꯏꯍꯥꯛꯇꯪ ꯋꯥꯀꯤꯡ ꯆꯠꯄꯅꯤ ꯈꯪꯗꯦ ꯑꯗꯨꯗꯒꯤ ꯏꯁꯥ ꯏꯔꯨꯁꯦ ꯑꯦꯛꯁꯔꯁꯥꯏꯁ ꯃꯈꯜ ꯃꯈꯜ ꯂꯩꯀꯣ ꯑꯗꯨꯃꯥꯏꯅ ꯑꯦꯅꯤ ꯃꯈꯜ ꯑꯃꯒꯤ ꯑꯦꯛꯁꯔꯁꯥꯏꯁ ꯇꯧꯔꯒ ꯑꯩꯁꯤ ꯉꯥꯏꯍꯥꯛꯇꯪ ꯄꯨꯡꯈꯥꯏꯃꯨꯛ ꯀꯔꯤꯃꯨꯛꯁꯤ ꯑꯩ ꯑꯦꯛꯁꯔꯁꯥꯏꯁ ꯇꯧꯔꯦ ꯑꯗꯨꯗꯒꯤꯗꯤ ꯑꯦꯛꯁꯔꯁꯥꯏꯁ ꯇꯧꯔꯕ ꯃꯇꯨꯡꯗ ꯏꯁꯥ ꯏꯌꯣꯛ ꯃꯥꯏ ꯃꯤꯠ ꯆꯥꯝꯗꯅ ꯈꯣꯠꯇꯅ ꯂꯦꯇ꯭ꯔꯤꯟ ꯂꯦꯇ꯭ꯔꯤꯟ ꯆꯪꯗꯅ ꯈꯣꯠꯇꯅ ꯇꯧꯔꯦ ꯑꯗꯨꯒꯤ ꯃꯇꯨꯡꯗ ꯂꯦꯇ꯭ꯔꯤꯟ ꯆꯪꯉꯨꯔꯕ ꯃꯇꯨꯡꯗ ꯉꯁꯥꯏꯒꯤ ꯕ꯭ꯔꯁꯅꯨꯡ ꯇꯧꯊꯣꯛꯑꯦ ꯑꯗꯨꯒ ꯕ꯭ꯔꯁ ꯇꯧꯊꯣꯛꯑꯕ ꯃꯇꯨꯡꯗ

ꯀꯔꯤꯒꯨꯝꯕ ꯀꯥꯟꯗꯁꯨ ꯁꯪꯒꯣꯝ ꯌꯥꯎꯗꯕꯤꯗ ꯆꯉꯥꯡ ꯑꯣꯏꯅ ꯂꯣꯟꯕꯁꯨ ꯑꯗꯨꯝ ꯌꯥꯎꯏ ꯑꯗꯨꯒ ꯀꯔꯤꯒꯨꯝꯕ ꯀꯥꯟꯗꯅ ꯁꯪꯒꯣꯝ ꯑꯣꯏꯅ ꯂꯣꯟꯕ ꯁꯪꯒꯣꯝ ꯉꯥꯛꯇ ꯑꯣꯏꯅ ꯇꯧꯔꯒ ꯂꯣꯟꯕꯁꯨ ꯌꯥꯎꯏ ꯑꯗꯨꯒ ꯑꯗꯨꯗꯒꯤ ꯁꯪꯒꯣꯝ ꯍꯥꯞꯄꯒ ꯁꯪꯒꯣꯝ ꯆꯥ ꯑꯣꯏꯅ ꯂꯣꯟꯕ ꯑꯗꯨꯃꯥꯏꯅ ꯇꯧꯕ ꯅꯨꯃꯤꯠꯁꯨ ꯑꯗꯨꯝ ꯌꯥꯎꯏꯀꯣ ꯁꯪꯒꯣꯝ ꯉꯥꯛꯇ ꯇꯧꯕꯁꯤꯅ ꯃꯣꯏ ꯀꯩꯅꯣꯅ ꯑꯩꯈꯣꯏꯒꯤ ꯃꯣꯏ ꯃꯄꯥꯅ ꯈꯔ ꯉꯟꯅ ꯊꯕꯛ ꯏꯪꯈꯥꯡ ꯑꯃ ꯆꯠꯂꯨꯕ ꯑꯗꯨꯒꯨꯝꯕ ꯑꯣꯏꯔꯒꯗꯤ ꯃꯥꯅ ꯍꯜꯂꯛꯄꯗ ꯁꯪꯒꯣꯝꯁꯦ ꯍꯦꯛ ꯂꯩꯔꯛꯄ ꯑꯗꯨꯅ ꯁꯪꯒꯣꯝꯗꯣ ꯉꯥꯛꯇ ꯑꯣꯏꯅ ꯂꯣꯟꯕ ꯑꯗꯨꯒꯨꯝꯕꯁꯨ ꯌꯥꯎꯏ ꯑꯗꯨ ꯀꯔꯤꯒꯨꯝꯕ ꯃꯥꯅ ꯆꯠꯇꯕ ꯅꯨꯃꯤꯠꯇꯗꯤ ꯗꯨꯀꯥꯟꯗꯒꯤ ꯐꯪꯕ ꯁꯪꯒꯣꯝꯁꯤ ꯑꯁꯤ ꯑꯣꯏꯅ ꯍꯥꯞꯄꯒ ꯁꯪꯒꯣꯝ ꯆꯥ ꯑꯣꯏꯅ ꯂꯣꯟꯕꯁꯨ ꯌꯥꯎꯏ ꯑꯗꯨꯗꯒꯤ ꯄꯩꯁꯥ ꯅꯨꯡꯁꯥ ꯅꯣꯡ ꯐꯥꯗꯣꯛ ꯋꯥꯠꯄ ꯇꯟꯖꯥ ꯌꯥꯗꯕ ꯑꯣꯏꯔꯒꯅ ꯑꯩꯈꯣꯏꯅ ꯆꯉꯥꯡ ꯑꯣꯏꯅ ꯂꯣꯜꯂꯒ ꯑꯗꯨꯃꯥꯏꯅ ꯑꯗꯨꯝ ꯊꯛꯄꯁꯨ ꯌꯥꯎꯏꯀꯣ ꯑꯗꯨꯒ ꯆꯥꯗꯨꯒ ꯆꯥꯅꯅꯕꯒꯤ ꯑꯩꯈꯣꯏ ꯑꯆꯥꯄꯣꯠꯁꯦ ꯁꯤꯁꯤꯅ ꯑꯩꯈꯣꯏꯅ ꯑꯩꯅ ꯑꯗꯨꯝ ꯌꯥꯝ ꯇꯧꯔꯒ ꯍꯧꯔꯒ ꯑꯗꯨꯝ ꯄꯔꯥꯊꯥꯒꯨꯝꯕ ꯄꯨꯔꯤꯒꯨꯝꯕ ꯑꯗꯨꯝ ꯍꯧꯔꯒ ꯑꯗꯨꯃꯥꯏꯅ ꯆꯥꯕꯁꯨ ꯌꯥꯎꯏ ꯑꯗꯨꯒ ꯍꯧꯗꯕꯤꯗ ꯅꯣꯡꯐꯥꯗꯣꯛ ꯊꯦꯡꯈꯔꯦ ꯈꯣꯠꯈꯔꯦ ꯀꯥꯏꯅ ꯊꯕꯛ ꯑꯆꯤꯟꯕ ꯂꯩꯕ ꯅꯨꯃꯤꯠꯇꯅ ꯑꯩꯅ ꯍꯧꯗꯕꯤꯗ ꯗꯨꯀꯥꯟꯗꯒꯤ ꯂꯩꯔꯒ ꯑꯗꯨꯃꯥꯏꯅ ꯑꯗꯨꯝ ꯆꯥꯁꯤꯒ ꯕ꯭ꯔꯦꯛꯐꯥꯁꯁꯦ ꯇꯧꯕꯁꯨ ꯑꯗꯨꯝ ꯌꯥꯎꯏꯕ ꯑꯗꯨꯒꯤ ꯃꯇꯨꯡꯗ ꯑꯃꯨꯛ ꯕ꯭ꯔꯦꯛꯐꯥꯁꯁꯦ ꯂꯣꯏꯅ ꯇꯧꯍꯜꯂꯕ ꯃꯇꯨꯡꯗ ꯀꯩꯅꯣ ꯇꯧꯔꯦ ꯑꯉꯥꯡꯁꯤꯡꯁꯦ ꯂꯥꯏꯔꯤꯛ ꯂꯥꯏꯁꯨ ꯄꯥꯕ ꯌꯥꯕꯅ ꯌꯨꯝꯗ ꯄꯥꯔꯦ ꯑꯗꯨꯒ ꯇꯨꯏꯁꯟ ꯆꯠꯄ ꯑꯉꯥꯡ ꯌꯥꯎꯔꯤꯁꯤꯡꯁꯤꯅ ꯃꯥ ꯃꯥꯒꯤ ꯇꯨꯏꯁꯟ ꯆꯠꯅꯕ ꯈꯣꯠꯅꯕ ꯑꯗꯨꯃꯥꯏꯅ ꯇꯧꯔꯒ ꯁꯤꯜ ꯂꯥꯡꯉꯒ ꯂꯣꯏꯅ ꯊꯥꯗꯣꯛꯈ꯭ꯔꯦ ꯌꯨꯝꯗ ꯄꯥꯒꯗꯕ ꯑꯉꯥꯡꯅ ꯌꯨꯝꯗ ꯄꯥꯔꯦ ꯑꯗꯨ ꯇꯨꯏꯁꯟ ꯆꯠꯀꯗꯕꯁꯤꯡꯗꯨꯅ ꯇꯨꯏꯁꯟꯗ ꯃꯣꯏ ꯃꯄꯥꯒ ꯇꯧꯔꯒ ꯇꯤꯜꯍꯜꯂꯒ ꯆꯠꯈ꯭ꯔꯦ ꯑꯗꯨꯗꯒꯤꯗꯤ ꯃꯣꯏꯅ ꯑꯗꯨꯃꯥꯏꯅ ꯆꯠꯈ꯭ꯔꯤꯉꯩ ꯃꯅꯨꯡꯁꯤꯗꯩꯗ ꯑꯩꯅ ꯑꯃꯨꯛꯀ ꯃꯈꯣꯏ ꯍꯜꯂꯛꯅꯔꯒ ꯑꯗꯨꯗꯒꯤ ꯁ꯭ꯀꯨꯜ ꯀꯥꯕ ꯅꯪꯅꯅꯕ ꯑꯗꯨꯗꯒꯤ ꯃꯄꯥꯒꯤꯁꯨ ꯊꯕꯛ ꯆꯠꯄ ꯅꯪꯅꯅꯕ ꯍꯥꯏꯗꯅ ꯆꯥꯛ ꯏꯁꯤꯡꯁꯦ ꯑꯃꯨꯛꯀ ꯑꯩꯅ ꯊꯣꯡꯅꯕ ꯍꯣꯠꯅꯔꯦ ꯉꯁꯥꯏꯒꯤ ꯆꯥꯛ ꯏꯁꯤꯡꯁꯤ ꯊꯣꯡꯕꯁꯤꯗꯩꯗ ꯑꯌꯨꯛꯁꯤꯗꯤ ꯑꯩꯈꯣꯏꯒꯤ ꯋꯥꯅ ꯑꯃꯁꯨ ꯑꯃꯁꯨ ꯊꯕꯛ ꯏꯪꯈꯥꯡꯁꯤ ꯆꯠꯅꯒꯗꯕ ꯂꯩꯕꯅꯤꯅ ꯑꯌꯨꯛꯁꯤꯗꯤ ꯑꯩꯅ ꯌꯥꯔꯤꯕꯃꯈꯩ ꯌꯦꯟꯁꯥꯡꯁꯦ ꯈꯔ ꯍꯥꯎꯅꯅꯕ ꯍꯥꯏꯅ ꯑꯗꯨꯝ ꯍꯣꯠꯅꯖꯩ ꯑꯗꯨꯒ ꯍꯥꯏꯕꯗꯤ ꯁꯨꯝ ꯍꯦꯕꯤ ꯃꯤꯜ ꯍꯥꯏꯇꯥꯔꯦ ꯑꯗꯨꯒꯨꯝꯕꯒꯤ ꯃꯑꯣꯡꯗ ꯇꯧꯅꯅꯕ ꯑꯩꯅ ꯌꯩꯟꯁꯥꯡꯁꯤ ꯍꯥꯎꯅꯕ ꯍꯣꯠꯅꯖꯩ ꯑꯌꯥꯝꯕ ꯃꯇꯝꯗ ꯍꯋꯥꯏ ꯄ꯭ꯔꯣꯇꯤꯟꯒꯤ ꯁꯔꯨꯛ ꯌꯥꯎꯕ ꯍꯋꯥꯏꯁꯤꯃꯗꯤ ꯑꯗꯨꯝ ꯑꯌꯥꯝꯕꯅ ꯑꯗꯨꯝ ꯌꯥꯎꯍꯜꯂꯦ ꯑꯗꯨꯒ ꯑꯗꯨꯒꯤ ꯃꯊꯛꯇ ꯑꯦꯅꯤ ꯑꯩꯈꯣꯏꯒꯤ ꯆꯤꯛꯀꯟꯕꯨ ꯑꯣꯏꯒꯦꯔꯥ ꯑꯦꯅꯤ ꯃꯈꯟ ꯑꯩꯈꯣꯏꯒꯤ ꯈꯔ ꯍꯦꯕꯤ ꯑꯣꯏꯕ ꯍꯥꯏꯕ ꯇꯥꯔꯦꯀꯣ ꯑꯗꯨꯃꯥꯏꯅ ꯃꯇꯟꯕꯨ ꯑꯣꯏꯒꯦꯔꯥ ꯐꯪꯕ ꯁꯥ ꯃꯈꯜꯁꯦ ꯁꯤ ꯍꯥꯞꯄꯤꯔꯒ ꯑꯩꯅ ꯍꯥꯎꯅꯅꯕ ꯑꯗꯨꯝ ꯁꯤꯟꯕꯤꯔꯦ ꯑꯗꯨꯇ ꯅꯠꯇꯅ ꯃꯌꯥꯟ ꯏꯔꯣꯟꯕꯒꯨꯝꯕ ꯀꯥꯡꯉꯧꯒꯨꯝꯕ ꯑꯃ ꯑꯃ ꯍꯥꯞꯅꯅꯕꯁꯨ ꯑꯩꯅ ꯅꯪꯅꯅꯕ ꯇꯧꯔꯗꯅ ꯁꯤꯟꯕꯤꯔꯦ ꯑꯗꯨꯗꯒꯤꯗꯤ ꯑꯗꯣ ꯊꯣꯡꯕ ꯂꯣꯟꯕꯁꯦ ꯂꯣꯏꯔꯦ ꯍꯥꯏꯔꯀꯥꯟꯗ ꯃꯄꯥꯒꯤꯁꯨ ꯊꯕꯛ ꯆꯠꯄ ꯅꯪꯅꯅꯕ ꯑꯉꯥꯡꯁꯤꯡꯒꯤꯁꯨ ꯏꯁꯀꯨꯟ ꯆꯠꯄ ꯈꯣꯠꯄ ꯅꯪꯅꯅꯕ ꯍꯥꯏꯗꯅ ꯑꯩꯅ ꯇꯧꯔꯒ ꯑꯗꯨꯃꯥꯏꯅ ꯁꯤꯜ ꯂꯥꯡꯉꯀꯥꯟꯗ ꯃꯈꯣꯏꯁꯦ ꯂꯣꯏꯅ ꯂꯣꯏꯔꯀꯥꯟꯗ ꯄꯤꯖ ꯄꯤꯊꯛ ꯇꯧꯔꯦ ꯑꯩꯈꯣꯏ ꯄꯨꯝꯅꯃꯛꯁꯦ ꯆꯥꯃꯤꯟꯅꯔꯦ ꯑꯗꯨꯒ ꯆꯥꯕ ꯂꯣꯏꯔꯀꯥꯟꯁꯤꯗꯩꯗ ꯃꯈꯣꯏꯁꯦ ꯃꯥꯒꯤ ꯃꯥꯒꯤ ꯃꯄꯥꯅ ꯊꯕꯛ ꯆꯠꯈꯤꯅꯕ ꯑꯗꯨꯒ ꯑꯉꯥꯡꯁꯤꯡꯁꯤꯅ ꯏꯁꯀꯨꯜ ꯆꯠꯅꯅꯕ ꯍꯥꯏꯅ ꯑꯗꯨꯃꯥꯏꯅ ꯂꯣꯏꯁꯤꯟꯕꯤꯔꯒ ꯑꯩꯅ ꯂꯣꯏꯅ ꯑꯉꯥꯡꯁꯤꯡꯁꯤ ꯊꯤꯟꯗꯣꯛ ꯈꯣꯠꯇꯣꯛꯇꯅ ꯚꯦꯟꯗ ꯇꯣꯡꯒꯗꯕ ꯑꯉꯥꯡꯁꯤꯡ ꯊꯥꯡꯒꯠꯄꯤꯗꯅ ꯈꯣꯠꯇꯅ ꯑꯗꯨꯃꯥꯏꯅ ꯇꯧꯔꯒ ꯆꯠꯍꯟꯈ꯭ꯔꯦ ꯃꯄꯥꯁꯨ ꯆꯠꯈ꯭ꯔꯦ ꯑꯗꯨꯒꯤ ꯃꯇꯨꯡꯗ ꯑꯃꯨꯛꯀ ꯑꯩꯅ ꯉꯁꯥꯏꯒꯤ ꯂꯩꯍꯧꯕ ꯆꯥꯏꯔꯒ ꯂꯩꯍꯧꯔꯤꯕ ꯋꯥꯏꯔꯝ ꯀꯔꯤ ꯀꯔꯥ ꯃꯌꯥꯝꯁꯤꯡ ꯑꯗꯣ ꯂꯣꯏꯅ ꯂꯣꯏꯁꯟ ꯈꯣꯝꯖꯜꯂꯒ ꯏꯃꯨꯡ ꯃꯅꯨꯡ ꯑꯃ ꯑꯃ ꯆꯥꯏꯔꯤ ꯈꯣꯠꯂꯤꯕꯁꯤꯡꯁꯤ ꯂꯣꯏꯅꯃꯛ ꯐꯃꯨꯡ ꯐꯥꯅꯨꯡꯗꯒꯤ ꯆꯤꯡꯕ ꯂꯣꯏꯅ ꯊꯥꯗꯅ ꯈꯣꯠꯇꯅ ꯂꯣꯏꯁꯤꯜꯂꯦ ꯍꯥꯏꯔꯀꯥꯟꯗ ꯉꯥꯏꯍꯥꯛꯇꯪ ꯃꯣꯏ ꯃꯌꯥꯝꯁꯤꯁꯨ ꯍꯜꯂꯛꯇ꯭ꯔꯤꯉꯩꯒꯤ ꯃꯔꯛꯁꯤꯗꯩꯗ ꯑꯩ ꯉꯥꯏꯍꯥꯛꯇꯪ ꯄꯣꯊꯥꯏ ꯑꯗꯨꯒ ꯃꯗꯨꯒꯤ ꯄꯣꯊꯥꯔꯤꯉꯩꯁꯤꯗ ꯃꯔꯛꯁꯤꯗꯁꯨ ꯑꯃꯨꯛꯀ ꯃꯈꯣꯏ ꯂꯥꯛꯇ꯭ꯔꯤꯉꯩꯁꯤꯗꯩꯗ ꯐꯤꯔꯣꯜ ꯑꯃ ꯑꯃ ꯁꯨꯅꯕ ꯈꯣꯠꯅꯕ ꯍꯥꯏꯅ ꯑꯗꯨꯃꯥꯏꯅ ꯇꯧꯔꯒ ꯂꯣꯏꯅ ꯊꯤꯗꯣꯛ ꯈꯣꯝꯗꯣꯛꯑꯦ ꯑꯃꯣꯠ ꯑꯀꯥꯏꯁꯤꯡ ꯑꯗꯨꯒ ꯁꯨꯗꯣꯛ ꯈꯣꯝꯗꯣꯛꯑꯦ ꯑꯗꯨꯒ ꯐꯧꯗꯣꯛꯑꯦ ꯑꯗꯨꯒ ꯉꯁꯥꯏꯒꯤ ꯐꯤꯔꯣꯜꯁꯤꯡ ꯑꯁꯤꯁꯨ ꯐꯪꯗꯣꯛꯄ ꯃꯇꯝꯗꯨꯗ ꯅꯨꯡꯁꯥꯗ ꯐꯧꯕ ꯇꯥꯔꯒꯗꯤ ꯅꯨꯡꯁꯥꯒꯤ ꯀꯩꯅꯣꯁꯤꯅ ꯐꯤꯒꯤ ꯀꯩꯅꯣꯁꯦ ꯀꯂꯔꯁꯦ ꯃꯆꯨ ꯁꯤꯊꯗꯅꯕ ꯍꯥꯏꯗꯅ ꯑꯩꯅ ꯃꯅꯨꯡ ꯃꯄꯥꯟ ꯑꯣꯟꯊꯣꯛꯑꯒ ꯑꯗꯨꯃꯥꯏꯅ ꯇꯧꯔꯒ ꯐꯧꯖꯩ ꯑꯗꯨꯒ ꯀꯩꯒꯨꯝꯕ ꯅꯣꯡꯒꯨꯝꯕ ꯆꯨꯔꯒꯅ ꯑꯩꯅ ꯐꯤꯔꯣꯜ ꯑꯁꯨꯕꯁꯦ ꯏꯃꯨꯡꯗ ꯇꯔꯥ ꯇꯧꯔꯒ ꯑꯗꯨꯝ ꯑꯗꯨꯃꯥꯏꯅ ꯐꯧꯑꯦ ꯍꯥꯏꯕ ꯇꯥꯔꯦ ꯑꯗꯨꯒ ꯋꯥꯁꯤꯡ ꯃꯦꯆꯤꯟꯗ ꯀꯩꯗ ꯗ꯭ꯔꯥꯏ ꯇꯧꯍꯟ ꯈꯣꯠꯍꯜꯂꯒ ꯊꯨꯅ ꯀꯪꯅꯅꯕ ꯍꯥꯏꯅ ꯑꯗꯨꯃꯥꯏꯅ ꯏꯃꯨꯡꯗ ꯐꯧꯑꯦ ꯅꯣꯡ ꯆꯨꯔꯒꯅ ꯑꯗꯨꯒꯤ ꯃꯇꯨꯡꯗꯒꯤ ꯌꯨꯝ ꯀꯩꯁꯦ ꯁꯤꯠ ꯁꯦꯡꯅ ꯑꯗꯨꯃꯥꯏꯅ ꯋꯥꯅ ꯂꯩꯔꯦ ꯑꯗꯨꯒ ꯉꯥꯏꯍꯥꯛꯇꯪ ꯄꯣꯊꯥꯔꯕ ꯃꯇꯨꯡꯁꯤꯗꯩꯗ ꯑꯉꯥꯡꯁꯤꯡꯁꯨ ꯍꯟꯅꯔꯛꯑꯦ ꯑꯗꯨꯗꯒꯤꯗꯤ ꯃꯄꯥꯁꯨ ꯍꯜꯂꯛꯑꯦ ꯑꯗꯨꯃꯥꯏꯅ ꯃꯊꯪ ꯃꯊꯪ ꯍꯟꯅꯔꯛꯑꯕꯁꯤꯗꯩꯗ ꯑꯃꯨꯛꯀ ꯃꯈꯣꯏ ꯍꯜꯂꯛꯄꯗ ꯑꯃꯨꯛ ꯆꯥꯅꯕ ꯈꯣꯠꯅꯕ ꯍꯥꯏꯅ ꯏꯕꯤꯅꯤꯡ ꯏꯁꯅꯦꯛ ꯑꯣꯏꯅ ꯑꯩꯅ ꯆꯥ ꯅꯨꯡ ꯂꯣꯟꯕꯤꯗꯅ ꯑꯁꯥꯕꯗꯨ ꯆꯥꯅꯕ ꯊꯛꯅꯕ ꯍꯥꯏꯅ ꯑꯗꯨꯃꯥꯏꯅ ꯑꯃꯛ ꯁꯤꯟꯕꯤꯔꯦ ꯑꯗꯨꯒ ꯉꯁꯥꯏꯒꯤ ꯃꯣꯏꯅ ꯋꯥꯅ ꯍꯜꯂꯛꯑꯕ ꯃꯇꯨꯡꯗꯨꯗ ꯑꯩꯅ ꯂꯣꯟꯕ ꯆꯥ ꯑꯗꯨꯗꯒꯤ ꯑꯆꯥꯄꯣꯠ ꯀꯔꯤ ꯀꯔꯥ ꯑꯗꯩꯒꯤ ꯆꯔꯥ ꯋꯥꯟꯒꯗꯕ ꯑꯉꯥꯡꯅ ꯑꯗꯨꯝ ꯋꯥꯜꯂꯦ ꯑꯗꯨꯒ ꯑꯗꯨꯃꯥꯏꯅ ꯑꯗꯨꯁꯨ ꯆꯥꯕ ꯊꯛꯄ ꯂꯣꯏꯔꯦ ꯍꯥꯏꯔꯀꯥꯟꯗ ꯑꯃꯨꯛꯀ ꯉꯥꯏꯍꯥꯛꯇꯪ ꯑꯉꯥꯡꯁꯤꯡ ꯁꯥꯅꯕ ꯈꯣꯠꯅꯕ ꯑꯗꯨꯃꯥꯏꯅ ꯊꯣꯛꯑꯦ ꯁꯥꯅꯍꯜꯂꯨꯔꯕ ꯃꯇꯨꯡꯗ ꯑꯃꯨꯛ ꯅꯨꯃꯤꯗꯥꯡ ꯋꯥꯏꯔꯝꯒꯤ ꯃꯇꯝ ꯑꯣꯏꯁꯤꯜꯂꯛꯇꯨꯅ ꯃꯈꯣꯏꯁꯦ ꯌꯨꯝꯗ ꯍꯟꯖꯤꯜꯂꯛꯑꯒ ꯂꯥꯏꯔꯤꯛ ꯂꯥꯏꯁꯨ ꯇꯧꯗꯅ ꯈꯣꯠꯇꯅ ꯇꯧꯔꯦ ꯑꯗꯨꯒ ꯑꯗꯨꯝ ꯑꯗꯨꯃꯥꯏꯅ ꯇꯧꯗꯅ ꯅꯨꯃꯤꯗꯥꯡꯁꯤ ꯑꯣꯏꯔꯦ ꯑꯗꯨꯒ ꯑꯃꯨꯛꯀ ꯅꯨꯃꯤꯗꯥꯡꯒꯤꯁꯤꯅ ꯅꯨꯃꯤꯗꯥꯡꯒꯤ ꯆꯥꯅ ꯊꯣꯡꯅꯅꯕꯒꯤ ꯀꯩꯅꯣꯁꯦ ꯑꯃꯨꯛꯀ ꯑꯩꯅ ꯁꯤꯜ ꯂꯥꯡꯗꯅ ꯊꯣꯡꯅꯕ ꯈꯣꯠꯅꯔꯦ ꯑꯗꯨꯒ ꯊꯣꯡꯉꯀꯥꯟꯗ ꯅꯨꯃꯗꯥꯡꯁꯤꯗꯤ ꯑꯩꯈꯣꯏꯅ ꯊꯕꯛ ꯋꯥꯅ ꯁꯨꯔꯨꯒꯗꯕ ꯅꯠꯇꯕꯅꯤꯅ ꯍꯥꯏꯗꯅ ꯑꯗꯨꯝ ꯌꯦꯟꯁꯥꯡꯁꯦ ꯀꯥ ꯍꯦꯟꯅ ꯍꯦꯕꯤꯗꯤ ꯑꯣꯏꯍꯟꯗ꯭ꯔꯦ ꯑꯗꯨꯒ ꯑꯗꯨꯝ ꯈꯔ ꯂꯥꯏꯠ ꯑꯣꯏꯔꯞ ꯇꯧꯕ ꯑꯗꯨꯒꯨꯝꯕ ꯌꯦꯟꯁꯥꯡꯕꯨꯅꯤ ꯑꯩꯅ ꯑꯗꯨꯝ ꯊꯣꯡꯉꯦ ꯑꯗꯨꯒ ꯑꯗꯨꯝ ꯅꯨꯃꯤꯗꯥꯡꯁꯤꯗꯤ ꯆꯥꯁꯤꯜꯂꯒ ꯑꯗꯨꯝ ꯇꯨꯝꯗ ꯇꯨꯝꯈꯤꯗꯧꯔꯤꯕꯅꯤꯅ ꯍꯥꯏꯕꯅꯆꯤꯡꯕꯁꯦ ꯈꯜꯂꯒ ꯑꯗꯨꯃꯥꯏꯅ ꯊꯣꯡꯉꯒ ꯑꯗꯨꯝ ꯑꯗꯨꯃꯥꯏꯅ ꯄꯣꯊꯥꯔꯒ ꯂꯩ ꯍꯥꯏ ꯇꯥꯔꯦ ꯑꯗꯨꯒ ꯃꯊꯪꯒꯤ ꯅꯣꯡꯉꯥꯟꯕꯗꯁꯨ ꯉꯁꯥꯏꯒꯤ ꯑꯩꯅ ꯍꯥꯏꯔꯤꯕ ꯑꯩꯒꯤ ꯗꯦꯂꯤ ꯔꯨꯇꯤꯟꯁꯦ ꯁꯨꯃꯥꯏꯅ ꯑꯗꯨꯝ ꯔꯨꯇꯤꯟ ꯅꯥꯏꯅ ꯆꯥꯡ ꯅꯥꯏꯅ ꯄꯥꯡꯊꯣꯛꯑꯒ ꯑꯗꯨꯃꯥꯏꯅ ꯑꯩꯁꯦ ꯍꯥꯎꯁ ꯋꯥꯏꯐ ꯑꯃ ꯑꯣꯏꯅ ꯂꯩ ꯍꯥꯏꯅ ꯑꯗꯨꯃꯥꯏꯅ ꯍꯥꯏꯕ ꯇꯥꯔꯦ